ꯁ꯭ꯀꯨꯜꯁꯤꯡꯗ ꯑꯩꯅ ꯈ꯭ꯋꯥꯏꯗꯒꯤ ꯄꯥꯝꯕ ꯁꯕꯖꯦꯛꯇꯤ ꯂꯥꯏ ꯌꯦꯛꯄ ꯑꯁꯤꯅꯤ ꯑꯩꯅ ꯂꯥꯏ ꯌꯦꯛꯄ ꯑꯁꯤ ꯄꯥꯝꯃꯤꯕꯒꯤ ꯃꯔꯝꯗꯤ ꯂꯥꯏ ꯌꯦꯛꯄ ꯑꯁꯤꯅ ꯁꯃꯥꯖ ꯑꯃꯗ ꯑꯣꯏꯔꯛꯂꯤꯕ ꯐꯤꯕꯝ ꯑꯃꯁꯨꯡ ꯅꯍꯥꯜꯋꯥꯏꯗ ꯀꯃꯥꯏ ꯀꯃꯥꯏꯅ ꯑꯣꯏꯔꯝꯃꯤ ꯍꯥꯏꯕꯁꯤ ꯇꯥꯛꯊꯣꯛꯄ ꯌꯥꯝꯅ ꯉꯝꯃꯤ ꯂꯥꯏ ꯌꯦꯛꯄ ꯑꯁꯤꯅ ꯇꯨꯡꯒꯤ ꯁꯃꯥꯖ ꯑꯃꯒꯤ ꯍꯧꯔꯛꯀꯗꯧꯕ ꯑꯃꯁꯨꯡ ꯍꯧꯔꯛꯂꯤꯕ ꯐꯤꯕꯝꯁꯤꯡ ꯑꯁꯤ ꯃꯌꯦꯛ ꯁꯦꯡꯅ ꯄ꯭ꯔꯖꯥꯗ ꯇꯥꯛꯊꯣꯛꯄ ꯉꯝꯃꯤ ꯃꯔꯝ ꯑꯁꯤꯅ ꯑꯩꯅ ꯂꯥꯏ ꯌꯦꯛꯄ ꯑꯁꯤ ꯈ꯭ꯋꯥꯏꯗꯒꯤ ꯄꯥꯝꯃꯤꯕꯅꯤ ꯑꯩꯅ ꯈ꯭ꯋꯥꯏꯗꯒꯤ ꯄꯥꯝꯗꯕ ꯁꯕꯖꯦꯛ ꯑꯃ ꯍꯥꯏꯔꯒꯗꯤ ꯁꯥꯏꯟꯁ ꯑꯁꯤꯅꯤ ꯁꯥꯏꯟꯁ ꯑꯁꯤ ꯑꯩꯗꯤ ꯂꯥꯏꯔꯤꯛ ꯀꯌꯥ ꯄꯥꯕ ꯈꯣꯠꯄ ꯑꯁꯤ ꯑꯩ ꯍꯩꯅꯖꯗꯦ ꯑꯗꯨꯅ ꯁꯥꯏꯟꯁ ꯑꯁꯤ ꯄꯥꯕ ꯃꯇꯝꯗ ꯑꯩꯗꯤ ꯃꯥꯒꯤ ꯐꯣꯔꯃꯨꯂꯥ ꯃꯌꯥꯝ ꯂꯩꯔꯤꯕꯁꯤꯡ ꯑꯁꯤ ꯅꯤꯡꯁꯤꯡꯕ ꯈꯣꯠꯄ ꯑꯩ ꯈꯔ ꯋꯥꯅ ꯊꯣꯛꯏ ꯑꯗꯨꯅ ꯑꯩ ꯁꯥꯏꯟꯁ ꯑꯁꯤ ꯈ꯭ꯋꯥꯏꯗꯒꯤ ꯍꯩꯅꯗꯕꯅꯤ ꯑꯗꯨꯒ ꯑꯩꯅ ꯁ꯭ꯀꯨꯜꯒꯤ ꯃꯇꯝꯗ ꯊꯦꯡꯅꯔꯛꯄ ꯈ꯭ꯋꯥꯏꯗꯒꯤ ꯅꯨꯡꯉꯥꯏꯕ ꯑꯦꯛꯁꯄ꯭ꯔꯦꯟꯁ ꯍꯥꯏꯔꯒꯗꯤ ꯑꯩꯅ ꯂꯥꯏ ꯌꯦꯛꯄ ꯃꯇꯝꯗ ꯑꯣꯖꯥꯁꯤꯡꯅ ꯐꯖꯩ ꯐꯖꯩ ꯌꯥꯝ ꯃꯥꯜꯂꯤ ꯇꯨꯡ ꯀꯟꯅ ꯍꯣꯠꯅꯧ ꯐꯖꯅ ꯍꯣꯠꯅꯧ ꯌꯥꯝꯅ ꯄꯨꯛꯅꯤꯡ ꯊꯧꯒꯠꯄꯤꯕ ꯑꯃꯁꯨꯡ ꯃꯣꯏꯒꯤ ꯂꯥꯏꯁꯨ ꯌꯦꯛꯄꯤꯌꯨ ꯁ꯭ꯀꯨꯜꯒꯤ ꯊꯧꯔꯝꯁꯤꯡ ꯊꯣꯛꯂꯛꯄꯗ ꯑꯩꯉꯣꯟꯗ ꯂꯥꯏ ꯌꯦꯛꯍꯟꯕ ꯑꯗꯒꯤ ꯃꯤꯉꯣꯟꯗ ꯒꯤꯞ ꯄꯤꯅꯤꯡꯕ ꯃꯇꯝꯗꯁꯨ ꯑꯦ ꯀꯦꯜꯕꯤꯟꯗꯤ ꯂꯥꯏ ꯌꯦꯛꯄ ꯍꯩꯕꯅꯤ ꯍꯥꯏꯔꯒ ꯑꯣꯖꯥꯁꯤꯡꯅ ꯑꯩꯉꯣꯟꯗ ꯌꯦꯛꯍꯟꯕꯤꯕ ꯈꯣꯠꯄꯤꯕ ꯌꯥꯝ ꯊꯥꯒꯠꯍꯟꯕ ꯑꯁꯤꯗ ꯑꯩ ꯂꯥꯏ ꯌꯦꯛꯄ ꯑꯁꯦ ꯌꯥꯝꯅꯁꯨ ꯍꯦꯟꯅ ꯄꯥꯝꯖꯈꯤꯕꯅꯤ ꯑꯁꯤꯅꯤ ꯑꯩꯒꯤ ꯈ꯭ꯋꯥꯏꯗꯒꯤ ꯊꯦꯡꯅꯔꯛꯈꯤꯕ ꯅꯨꯡꯉꯥꯏꯕ ꯃꯇꯥꯡꯁꯨ